ꯑꯟꯗ ꯕꯤꯁꯋꯥꯁ ꯍꯥꯏꯕꯁꯤꯗꯤ ꯃꯁꯥ ꯃꯁꯥꯒꯤ ꯋꯥꯈꯟꯗꯒꯤ ꯊꯣꯛꯄꯅꯤ ꯁꯤꯗꯤ ꯌꯥꯝꯅ ꯍꯦꯟꯅꯕꯨ ꯃꯔꯨ ꯑꯣꯏꯗꯦꯗ ꯑꯣꯏꯗꯦꯅ ꯈꯜꯂꯤ ꯑꯩꯅ ꯀꯩꯒꯨꯝꯕ ꯑꯃ ꯃꯤꯅ ꯇꯧꯕꯗ ꯌꯥꯅꯤꯡꯗ꯭ꯔꯒꯗꯤ ꯅꯠꯇ꯭ꯔꯒ ꯂꯩꯕꯥꯛꯁꯤꯗ ꯇꯧꯅꯔꯤꯕ ꯊꯕꯛꯁꯤꯗ ꯑꯟꯗꯕꯤꯁ꯭ꯋꯥꯁꯅꯤ ꯍꯥꯏꯕꯗꯤ ꯃꯥꯅ ꯇꯧꯔꯤ ꯊꯕꯛꯇꯣ ꯑꯥꯟꯗꯕꯤꯁ꯭ꯋꯥꯁꯅꯤ ꯍꯥꯏꯕꯗꯤ ꯂꯥꯟꯒꯅꯤ ꯃꯤ ꯃꯤꯒꯤ ꯑꯄꯥꯝꯕꯗ ꯆꯠꯆꯕꯅꯤ ꯑꯗꯨꯅ ꯑꯩꯈꯣꯏꯅ ꯑꯟꯗꯕꯤꯁ꯭ꯋꯥꯁꯅꯤ ꯃꯥꯅ ꯇꯧꯔꯤꯁꯦ ꯁꯤꯒꯤ ꯙꯔꯃꯁꯦ ꯑꯟꯗꯕꯤꯁ꯭ꯋꯥꯁꯅꯤ ꯑꯗꯨꯅꯤ ꯑꯩꯒꯤ ꯙꯔꯃꯁꯤꯅ ꯆꯨꯝꯃꯤ ꯃꯥꯏ ꯗꯔꯃꯥꯁꯤꯅ ꯑꯟꯗꯕꯤꯁ꯭ꯋꯥꯁꯅꯤ ꯍꯥꯏꯕꯗꯤ ꯂꯥꯟꯒꯅꯤ ꯃꯤ ꯃꯤꯒꯤ ꯅꯤꯡꯖꯕ ꯑꯄꯥꯝꯕꯗꯨ ꯇꯧꯖꯕꯅꯤ ꯑꯟꯗꯕꯤꯁ꯭ꯋꯥꯁ ꯍꯥꯏꯁꯤ ꯃꯁꯤꯗꯤ ꯌꯥꯝꯅ ꯐꯠꯇꯕ ꯊꯕꯛ ꯑꯃꯅꯤꯅ ꯈꯜꯂꯤ ꯑꯩꯒꯤ ꯃꯣꯠꯇꯗꯤ ꯑꯟꯗꯕꯤꯁ꯭ꯋꯥꯁꯅ ꯃꯤ ꯈꯠꯅꯍꯜꯂꯤ ꯀꯩꯁꯨ ꯅꯠꯇꯕꯗ ꯅꯨꯉꯥꯏꯅꯍꯟꯗꯦ ꯑꯗꯨꯅ ꯃꯁꯤꯗꯤ ꯌꯥꯝꯅ ꯐꯠꯇꯦ ꯑꯟꯗꯕꯤꯁ꯭ꯋꯥꯁ ꯍꯥꯏꯁꯤ ꯁꯝꯅ ꯍꯥꯏꯔꯒ ꯌꯥꯅꯗꯕ ꯃꯁꯦꯟ ꯅꯨꯡꯁꯤꯅꯗꯕ ꯃꯁꯦꯟꯗ ꯍꯥꯏꯅꯒꯗꯕ ꯍꯥꯏꯅꯕ ꯄꯣꯠꯅꯤ ꯃꯁꯤꯗꯤ ꯑꯗꯨꯕꯨ ꯑꯟꯗꯕꯤꯁ꯭ꯋꯥꯁꯀꯤ ꯋꯥꯍꯟꯊꯣꯛꯁꯤ ꯃꯁꯥ ꯃꯁꯥꯅ ꯃꯤ ꯃꯤꯗꯨꯒꯤ ꯋꯥꯈꯟꯗ ꯂꯩꯔꯦ ꯅ ꯑꯩꯗꯤ ꯁꯨꯃꯥꯏꯅ ꯑꯩꯗꯤ ꯍꯥꯏꯅꯤꯡꯏ ꯃꯤꯅ ꯇꯧꯕ ꯊꯕꯛꯇ ꯑꯩꯅ ꯃꯥꯏꯁꯤꯗꯤ ꯑꯗꯨꯅꯤ ꯑꯗꯥꯅꯤ ꯑꯟꯗꯕꯤꯁ꯭ꯋꯥꯁꯅꯤ ꯍꯥꯏꯕꯒꯤ ꯃꯊꯧꯁꯨ ꯇꯥꯗꯦ ꯑꯩꯅ ꯇꯧꯕꯗꯁꯨ ꯃꯥꯅ ꯍꯥꯏꯔꯛꯄꯒꯤ ꯃꯊꯧꯁꯨ ꯇꯥꯗꯦ ꯏꯁꯥ ꯏꯁꯥꯒꯤ ꯑꯄꯥꯝꯕꯗ ꯑꯩ ꯑꯅꯤꯡꯕ ꯆꯠꯆꯕ ꯄꯣꯠꯅꯤ ꯍꯥꯏꯅ ꯈꯜꯂꯤ ꯑꯟꯗꯕꯤꯁ꯭ꯋꯥꯁꯅꯤꯅ ꯃꯌꯥꯝꯅ ꯍꯥꯏꯅꯔꯤꯁꯤꯗꯤ ꯁꯝꯅ ꯍꯥꯏꯔꯗꯤ ꯑꯟꯗꯕꯤꯁ꯭ꯋꯥꯁꯁꯤ ꯀꯔꯤꯒꯨꯝꯕ ꯄꯣꯠ ꯑꯃꯗ ꯃꯨꯟꯅ ꯈꯟꯖꯜꯂꯨꯔꯒ ꯊꯣꯛꯄ ꯊꯣꯛꯂꯛꯄ ꯄꯣꯠ ꯑꯃꯒꯨꯝꯕꯅꯤ ꯑꯟꯗꯕꯤꯁ꯭ꯋꯥꯁ ꯍꯥꯏꯔꯤꯁꯤ ꯑꯗꯨꯅ ꯑꯟꯗꯕꯤꯁ꯭ꯋꯥꯁꯀꯤ ꯊꯕꯛ ꯋꯥꯁꯤꯗꯤ ꯊꯕꯛꯁꯤꯗꯤ ꯀꯩꯁꯨ ꯍꯦꯟꯅ ꯃꯔꯨ ꯑꯣꯏꯗꯦ ꯍꯥꯏꯅ ꯂꯧꯋꯤ ꯇꯧꯕꯇꯕꯨ ꯃꯤꯅ ꯇꯧꯕ ꯊꯕꯛꯇ ꯑꯗꯨꯃꯥꯏꯅ ꯌꯥꯝꯅ ꯃꯑꯣꯡ ꯆꯥꯗꯕ ꯃꯤꯅ ꯅꯨꯡꯉꯥꯏꯔꯣꯏꯗꯕ ꯊꯕꯛꯇ ꯊꯕꯛꯇꯤ ꯇꯧꯕꯤꯔꯣꯏꯗꯕꯅꯤ ꯑꯅ ꯈꯜꯂꯤ